ꯍꯂꯣ ꯑꯧ ꯃꯥꯅꯦ ꯊꯥꯡꯒ ꯇꯨꯔꯤꯁ ꯏꯁꯄꯣꯠ ꯁꯦꯟꯇꯔꯒꯤꯅꯦ ꯍꯥꯏꯕꯤꯔꯛꯎ ꯍꯣꯏ ꯍꯣꯏ ꯑꯦ ꯑꯩꯈꯣꯏꯁꯦ ꯅꯣꯡꯃꯥꯏꯖꯤꯡ ꯅꯠꯇꯕꯤꯗꯗꯤ ꯑꯇꯣꯞꯄ ꯑꯩꯈꯣꯏꯒꯤ ꯃꯟꯗꯦꯗꯒꯤꯅ ꯑꯩꯈꯣꯏꯒꯤ ꯁꯦꯇꯔꯗꯦ ꯐꯥꯎꯕꯁꯦ ꯑꯗꯨꯝ ꯍꯥꯡꯖꯩ ꯍꯥꯏꯖꯕꯁꯦꯀꯣ ꯃꯤ ꯀꯌꯥꯃꯨꯛꯀꯤ ꯑꯣꯏꯗꯣꯏꯅꯣ ꯑꯩꯈꯣꯏꯁꯦ ꯑꯗꯨꯒ ꯏꯁꯄꯣꯠꯁꯤꯅ ꯉꯁꯥꯏꯒꯤ ꯀꯪꯐꯥꯟꯗ ꯄꯥꯝꯕꯤꯕ꯭ꯔꯥ ꯏꯁꯤꯡꯗ ꯄꯥꯝꯕꯤꯕ꯭ꯔꯥ ꯑꯍꯣꯏ ꯍꯥꯏꯗꯤ ꯍꯥꯏꯗꯤ ꯑꯣꯀꯦ ꯑꯣꯀꯦ ꯑꯩꯅ ꯍꯥꯏꯖꯔꯤꯁꯦ ꯉꯁꯥꯏꯒꯤ ꯀꯪꯐꯥꯟꯗ ꯄꯥꯝꯕ꯭ꯔꯥ ꯏꯁꯤꯡꯗ ꯄꯥꯝꯕ꯭ꯔꯥ ꯍꯥꯏꯗꯤ ꯑꯩꯈꯣꯏ ꯆꯥꯕꯗꯣ ꯏꯁꯤꯡꯗ ꯆꯥꯅꯤ ꯍꯥꯏꯕ ꯅꯠꯇꯦꯀꯣ ꯑꯩꯈꯣꯏ ꯑꯥꯏꯂꯦꯟ ꯑꯥꯏꯂꯦꯟ ꯍꯥꯏ ꯇꯥꯔꯦ ꯑꯩꯈꯣꯏꯒꯤ ꯑꯥꯏꯂꯦꯟ ꯍꯠꯀꯨꯝꯕ ꯑꯩꯈꯣꯏ ꯍꯠꯀꯨꯝꯕ ꯑꯩꯈꯣꯏ ꯁꯦꯝꯃ ꯂꯩꯖꯩꯌꯦꯕ ꯑꯩꯈꯣꯏꯒꯤꯁꯦ ꯑꯩꯈꯣꯏ ꯕꯣꯇꯤꯡ ꯇꯧꯔꯀꯥꯟꯗ ꯑꯩꯈꯣꯏꯒ ꯂꯣꯛꯇꯥꯛ ꯃꯄꯥꯟꯗ ꯆꯥꯔꯁꯨ ꯌꯥꯏ ꯑꯗꯒꯤꯗꯤ ꯑꯩꯈꯣꯏꯒꯤ ꯊꯥꯡꯒꯁꯦ ꯑꯩꯈꯣꯏ ꯂꯣꯛꯇꯥꯛꯀꯤ ꯑꯦꯔꯤꯌꯥꯅꯤꯗꯅꯀꯣ ꯑꯗꯨꯅ ꯃꯄꯥꯟꯗꯁꯨ ꯂꯩ ꯑꯗꯨꯒ ꯈꯤꯇꯪ ꯆꯠꯂꯀꯥꯟꯗ ꯑꯩꯈꯣꯏ ꯕꯣꯠꯀꯨꯝꯕ ꯇꯣꯡꯉꯒ ꯆꯠꯂꯒ ꯃꯅꯨꯡꯗꯁꯨ ꯑꯩꯈꯣꯏ ꯆꯠꯂꯀꯥꯟꯗ ꯑꯩꯈꯣꯏ ꯆꯥꯕꯒꯤ ꯑꯗꯨꯗꯒꯤ ꯂꯣꯏꯅꯃꯛ ꯊꯣꯡꯕ ꯊꯥꯛꯄ ꯌꯥꯎꯕ ꯄꯨꯔꯥ ꯐꯤꯠ ꯇꯧꯔꯀꯥꯟꯗ ꯋꯥꯁꯔꯨꯝ ꯂꯣꯏ ꯇꯣꯏꯂꯦꯠ ꯑꯦꯇꯦꯁ ꯇꯧꯕ ꯑꯗꯨꯒꯨꯝꯕ ꯃꯐꯝ ꯑꯩꯈꯣꯏ ꯂꯩꯖꯩ ꯀꯤꯠꯆꯟ ꯍꯥꯏ ꯇꯥꯔꯦꯅꯦ ꯇꯣꯉꯥꯟꯅ ꯍꯣꯜꯒꯨꯝꯕ ꯑꯩꯈꯣꯏ ꯁꯦꯝꯃ ꯊꯝꯖꯩꯌꯦꯕꯀꯣ ꯑꯅꯤꯁꯤ ꯃꯅꯨꯡꯗ ꯀꯔꯝꯕ ꯄꯥꯝꯕꯤꯒꯦ

ꯃꯅꯨꯡꯗ ꯃꯈꯣꯏ ꯃꯅꯨꯡꯗ ꯂꯣꯏ ꯑꯦꯔꯦꯟꯖ ꯇꯧ ꯂꯩꯗꯣꯏꯅꯤ ꯄꯨꯂꯞ ꯀꯝꯄꯦꯛꯇ ꯊꯣꯡꯅꯕ ꯊꯥꯛꯅꯕ ꯀꯩꯗꯧꯕ ꯒ꯭ꯌꯥꯁꯇꯩ ꯀꯩꯗꯒꯤ ꯂꯣꯏ ꯂꯩꯔꯅꯤ ꯂꯩꯕꯁꯦ ꯑꯗꯨꯒ ꯑꯩꯈꯣꯏ ꯉꯁꯥꯏ ꯍꯧꯖꯤꯛ ꯂꯩꯗꯣꯏꯁꯤꯗ ꯂꯥꯛꯄꯗꯨꯒꯤ ꯑꯩꯈꯣꯏ ꯊꯣꯡꯅꯕ ꯃꯆꯟ ꯃꯌꯥꯟ ꯃꯄꯜ ꯑꯗꯨꯈꯛꯇꯪ ꯍꯥꯏ ꯇꯥꯔꯦ ꯑꯩꯈꯣꯏꯒꯤ ꯃꯆꯟꯗꯨꯈꯛ ꯄꯨꯔꯕꯤꯔꯛꯑꯅꯤ ꯄꯨꯕꯤꯔꯛꯄꯗꯣ ꯑꯗꯨ ꯑꯇꯩꯗꯤ ꯂꯣꯏꯅꯃꯛ ꯉꯁꯥꯏꯒꯤ ꯂꯣꯏ ꯃꯐꯝꯁꯤꯗ ꯑꯩꯈꯣꯏ ꯂꯣꯏ ꯑꯦꯔꯦꯟꯁ ꯇꯧꯔꯒ ꯂꯩꯖꯔꯅꯤ ꯑꯣꯀꯦ ꯑꯩꯈꯣꯏ ꯑꯩꯈꯣꯏꯒꯤ ꯀꯩꯅꯣ ꯑꯣꯏꯅ ꯑꯩꯈꯣꯏꯒꯤ ꯔꯤꯚꯔ ꯕꯦꯡꯒꯤ ꯑꯣꯏꯅꯗꯤ ꯑꯩꯈꯣꯏꯗ ꯍꯧꯖꯤꯛ ꯂꯩꯖꯔꯤꯁꯦ ꯀꯩꯅꯣ ꯍꯥꯏ ꯇꯥꯔꯦ ꯃꯄꯥꯟꯒꯤ ꯑꯣꯏꯅꯗꯤ ꯑꯩꯈꯣꯏ ꯂꯩꯔꯤꯁꯦ ꯂꯨꯄꯥ ꯑꯩꯈꯣꯏꯒꯤ ꯅꯣꯡꯃꯒꯤ ꯑꯣꯏꯅ ꯆꯥꯔꯖꯇ ꯂꯩꯁꯦ ꯂꯨꯄꯥ ꯂꯤꯁꯤꯡ ꯃꯔꯤ ꯆꯥꯃꯉꯥꯃꯨꯛ ꯂꯩ ꯑꯗꯨꯒ ꯑꯩꯈꯣꯏꯒꯤ ꯍꯧꯖꯤꯛꯀꯤ ꯕꯣꯇꯤꯡ ꯌꯥꯎꯔꯀꯥꯟꯗ ꯆꯠꯀꯗꯧꯕ ꯃꯐꯝꯁꯦ ꯑꯥꯏꯂꯦꯟ ꯏꯁꯄꯣꯠꯀꯤ ꯑꯣꯏꯅꯗꯤ ꯑꯩꯈꯣꯏ ꯁꯤꯛꯁ ꯊꯥꯎꯖꯟꯗꯒꯤꯅ ꯁꯚꯦꯟ ꯊꯥꯎꯖꯟꯐꯥꯎ ꯁꯨꯃꯥꯏ ꯂꯩꯌꯦꯕ ꯂꯩꯕꯁꯦꯀꯣ ꯅꯨꯃꯤꯠꯇꯨꯗ ꯂꯥꯛꯑꯀꯥꯟꯗ ꯑꯩꯈꯣꯏ ꯃꯐꯝ ꯃꯐꯝꯗꯨꯒꯤ ꯑꯣꯏꯅ ꯗꯤꯁꯀꯥꯎꯟꯅꯆꯤꯡꯕ ꯇꯧꯔꯛꯀꯥꯟꯗ ꯑꯩꯈꯣꯏ ꯑꯣꯟ ꯏꯁꯄꯣꯠ ꯗꯤꯁꯀꯥꯎꯟ ꯑꯩꯈꯣꯏ ꯄꯤꯊꯣꯛꯄꯗꯤ ꯄꯤꯊꯣꯛ ꯅꯨꯃꯤꯠꯇꯨꯗ ꯑꯩꯈꯣꯏ ꯂꯣꯇ꯭ꯔꯤ ꯑꯣꯠꯊꯣꯛꯑꯀꯥꯟꯗ ꯐ꯭ꯔꯤꯗ ꯆꯠꯄꯁꯨ ꯑꯗꯨꯝ ꯌꯥꯅꯤ ꯍꯥꯏꯔꯤꯕ ꯊꯥꯡꯒꯁꯦ ꯑꯅꯧꯕ ꯃꯣꯗꯦꯜ ꯈꯔ ꯂꯩꯌꯦ ꯂꯩꯕꯁꯦ ꯅꯠꯇꯦ ꯅꯠꯇꯦ ꯑꯩꯈꯣꯏ ꯃꯤ ꯇꯔꯥ ꯂꯥꯛꯀꯦꯔꯥ ꯍꯨꯝꯐꯨ ꯂꯥꯛꯀꯦꯔꯥ ꯆꯥꯕ ꯊꯛꯄꯗꯨꯗꯤ ꯉꯁꯥꯏꯒꯤ ꯃꯈꯣꯏ ꯀꯣꯅꯅꯕ ꯄꯨꯔꯛꯑꯀꯥꯟꯗ ꯄꯪꯆꯥ ꯆꯥꯅꯕ ꯍꯥꯏ ꯇꯥꯔꯦ ꯂꯥꯗ ꯊꯥꯒꯦꯔꯥ ꯆꯦꯗ ꯊꯥꯒꯦꯔꯥ ꯍꯣꯏ ꯍꯣꯏ ꯍꯣꯏ ꯍꯣꯏ ꯂꯧꯕꯤꯔꯛꯑꯣ ꯂꯧꯕꯤꯔꯛꯑꯣ ꯍꯣꯏ ꯍꯣꯏ